ꯍꯜꯂꯣ ꯑꯥ ꯍꯣꯝ ꯗꯤꯖꯥꯏꯟ ꯇꯧꯕ ꯅꯣꯡꯃꯥꯏꯊꯦꯝ ꯒꯣꯕꯤꯁꯟ ꯁꯤꯡꯅꯤ ꯑꯣ ꯍꯣꯏ ꯌꯨꯝꯁꯤ ꯀꯥ ꯀꯌꯥ ꯌꯥꯎꯔꯤꯅꯣ ꯌꯨꯝ ꯁꯥ ꯀꯥꯟꯁꯤꯗ ꯀꯥ ꯃꯉꯥ ꯑꯣꯏꯌꯦꯕ ꯑꯣ ꯑꯗ ꯑꯩꯈꯣꯏ ꯄꯥꯝꯃꯤꯁꯤ ꯌꯨꯝ ꯀꯥ ꯃꯉꯥꯁꯦ ꯑꯩꯈꯣꯏ ꯀꯃꯥꯏꯅ ꯀꯥ ꯑꯍꯨꯝꯁꯤ ꯊꯪꯅꯅ ꯂꯩꯔꯤꯔꯥ ꯑꯗꯨꯒ ꯀꯤꯠꯆꯟꯒ ꯃꯌꯥꯏꯒꯤꯗꯨꯅ ꯇꯣꯉꯥꯟ ꯇꯣꯉꯥꯟ ꯂꯩꯔꯤꯔꯥ ꯅꯠꯇ꯭ꯔꯒꯅ ꯀꯃꯥꯏꯅ ꯂꯩꯔꯤꯅꯣ ꯑꯣ ꯑꯣ ꯍꯣꯏ ꯗꯤꯖꯥꯏꯟ ꯇꯧ ꯄꯥꯝꯃꯤꯁꯤꯅ ꯌꯨꯝꯌꯥꯏꯁꯤꯔꯥ ꯀꯤꯠꯆꯟ ꯗꯤꯖꯥꯏꯟꯁꯤꯔꯥ ꯄꯨꯂꯞ ꯀꯥ ꯄꯨꯂꯞꯁꯤꯔꯥ ꯑꯣ ꯑꯣ ꯌꯨꯝꯌꯥꯏꯒꯤ ꯍꯥꯟꯅ ꯌꯦꯡꯖꯒꯦ ꯌꯨꯝꯌꯥꯏꯒꯤꯁꯤꯅ ꯅꯪ ꯗꯤꯖꯥꯏꯟ ꯇꯧꯗꯣꯏꯁꯤ ꯌꯨꯝꯌꯥꯏꯗ ꯀꯩꯀꯩ ꯍꯥꯞꯄ ꯄꯥꯝꯃꯤꯅꯣ ꯀꯩꯀꯩ ꯊꯝꯕ ꯄꯥꯝꯃꯤꯅꯣ ꯌꯨꯝꯌꯥꯏ ꯀꯥꯁꯤꯗ ꯇꯤ ꯚꯤꯒꯨꯝꯕ ꯑꯥ ꯇꯤ ꯚꯤ ꯑꯃ ꯑꯗꯨꯒ ꯀꯔꯤ ꯑꯥ ꯑꯣ ꯑꯥ ꯑꯗꯒꯤ ꯅꯣꯏ ꯁꯣꯐꯥꯒꯨꯝꯕꯁꯤ ꯁꯣꯐꯥ ꯁꯦꯠꯁꯤ ꯁꯣꯐꯥ ꯁꯦꯠꯁꯤ ꯀꯌꯥ ꯀꯌꯥ ꯁꯣꯐꯥ ꯁꯣꯐꯥ ꯊꯝꯗꯣꯏ ꯅꯠꯇ꯭ꯔꯣ ꯅꯣꯏꯁꯤ ꯑꯣ ꯑꯣ ꯑꯗꯨꯒ ꯅꯣꯏ ꯑꯩꯈꯣꯏ ꯌꯥꯝ ꯇꯧꯅꯔꯤꯁꯤ ꯀꯩꯅꯣꯒꯤꯗ ꯌꯨꯝꯌꯥꯏꯗ ꯇꯧꯅꯔꯤꯁꯤꯗꯤ ꯑꯩꯈꯣꯏ ꯇꯤ ꯚꯤ ꯑꯃ ꯈꯤꯜꯂꯒ ꯁꯣꯐꯥ ꯁꯦꯠ ꯑꯃ ꯈꯤꯜꯂꯒ ꯑꯗꯨꯒ ꯀꯣꯟꯒꯤ ꯎꯄꯨ ꯑꯃꯁꯨ ꯊꯝꯅꯩꯗꯅꯀꯣ ꯀꯣꯟ ꯎꯄꯨꯗꯤ ꯊꯝꯗꯣꯏꯔꯥ ꯊꯝꯃꯣꯏꯗꯣꯏꯕ꯭ꯔꯥ ꯑꯣ ꯑꯗꯨ ꯋꯥꯜꯒꯤ ꯃꯆꯨꯁꯤꯗꯤ ꯀꯩꯀꯩ ꯃꯆꯨ ꯑꯣꯏꯗꯣꯏꯅꯣ ꯑꯥ ꯑꯣ ꯗꯤꯖꯥꯏꯟ ꯇꯧꯅꯤꯡꯕꯒꯤ ꯑꯣ ꯑꯗꯨꯏꯗꯤ ꯏꯁꯀ꯭ꯋꯦꯔ ꯐꯨꯠ ꯃꯔꯤ ꯀꯩꯅꯣꯅ ꯊꯥꯔꯇꯤꯅꯤꯅ ꯑꯗꯨꯏꯗꯤ ꯑꯗꯨꯝ ꯇꯤ ꯚꯤ ꯈꯔ ꯄꯥꯛꯄ ꯑꯃ ꯀꯩꯅꯣꯒꯤ ꯐꯣꯔꯇꯤꯁꯤꯛꯁꯀꯤꯗꯨ ꯑꯃ ꯈꯤꯟ ꯌꯥꯔꯅꯤ ꯑꯥ ꯐꯣꯔꯇꯤ ꯁꯤꯛꯁ ꯑꯃ ꯈꯤꯜꯂꯅꯤ ꯑꯗꯨꯒ ꯁꯣꯐꯥꯗꯨ ꯁꯦꯠ ꯑꯩꯈꯣꯏ ꯗꯕꯜꯒꯤꯗ ꯑꯅꯤ ꯊꯝꯃꯒ ꯅꯥꯀꯟ ꯅꯥꯀꯟꯗ ꯑꯃ ꯊꯝꯕꯤꯗꯨ ꯊꯝꯃꯅꯤ ꯑꯗꯨꯒ ꯃꯌꯥꯏꯗ ꯑꯩꯈꯣꯏ ꯆꯥꯒꯨꯝꯕ ꯊꯛꯅꯉꯥꯏ ꯑꯃ ꯊꯝꯃꯅꯤ ꯑꯗꯨ ꯅꯥꯀꯟꯗꯨꯗ ꯑꯩꯈꯣꯏ ꯊꯣꯡꯅꯥꯎ ꯑꯃ ꯄꯤ ꯌꯥꯏ ꯑꯗꯨꯝ ꯊꯣꯡꯅꯥꯎ ꯄꯤꯔꯒ ꯑꯗꯨꯗ ꯗꯦꯀꯣꯔꯦꯁꯟ ꯍꯥꯞꯅꯤꯡꯕ ꯈꯣꯠꯅꯤꯡꯕ ꯑꯗꯨꯒꯤ ꯃꯈꯥꯗ ꯊꯝꯃꯒ ꯂꯩ ꯅꯨꯡ ꯍꯥꯞꯅꯤꯡꯕꯗꯨ ꯑꯩꯈꯣꯏ ꯊꯣꯡꯅꯥꯎꯗꯨꯒꯤ ꯅꯥꯀꯟꯗ ꯊꯝꯃꯁꯨ ꯌꯥꯏ ꯑꯗꯨ ꯎꯄꯨꯗꯨꯅ ꯇꯤ ꯚꯤꯗꯨꯒꯤ ꯅꯥꯀꯟꯗ ꯊꯝꯃꯁꯨ ꯌꯥꯏ ꯅꯠꯇ꯭ꯔꯒꯅ ꯇꯤ ꯚꯤꯗꯨꯒꯤ ꯃꯈꯥꯗꯨꯗ ꯑꯗꯨꯝ ꯎꯄꯨꯗꯨ ꯊꯝꯃꯒ ꯇꯤ ꯚꯤ ꯃꯊꯛꯇ ꯑꯗꯨꯝ ꯈꯤꯜꯂꯁꯨ ꯌꯥꯔꯦ ꯑꯗꯨꯃꯥꯏꯅ ꯀꯥꯒꯤꯗꯤ ꯀꯥꯒꯤꯗꯤ ꯐꯃꯨꯡꯁꯤ ꯄꯨꯂꯞ ꯀꯥꯃꯩꯁꯤ ꯀ꯭ꯌꯥꯝ ꯀ꯭ꯌꯥꯝ ꯆꯥꯎꯋꯤꯅꯣ ꯐꯤꯠꯇ ꯀꯌꯥ ꯀꯌꯥ ꯑꯣꯏꯅꯣ ꯐꯤꯠ ꯀꯌꯥ ꯀꯌꯥ ꯑꯣꯏꯔꯤꯅꯣꯕ ꯑꯣ ꯑꯗꯨꯏꯗꯤ ꯗꯦꯛꯁꯃꯩꯗꯣ ꯑꯩꯉꯣꯟꯗ ꯐꯖꯅ ꯊꯥꯕꯤꯔꯛꯑꯣ ꯑꯗꯨꯒ ꯑꯗꯨꯝ ꯑꯩ ꯌꯦꯡꯖꯔꯒꯦ ꯑꯗꯨꯏꯗꯤ ꯍꯣꯏ